ꯍꯛꯆꯥꯡ ꯐꯕ ꯄꯨꯟꯁꯤ ꯃꯍꯤꯡ ꯑꯃꯗ ꯁꯥꯟꯅ ꯈꯣꯠꯅꯕ ꯍꯥꯏꯕꯁꯤꯅ ꯑꯩꯈꯣꯏꯅ ꯑꯆꯧꯕ ꯃꯇꯦꯡ ꯄꯥꯡꯏ ꯍꯥꯏꯔꯤꯕ ꯃꯁꯥ ꯃꯎ ꯐꯕ ꯄꯨꯟꯁꯤ ꯃꯍꯤꯡ ꯑꯃ ꯑꯣꯏꯒꯦ ꯍꯥꯏꯇꯥꯔꯒꯗꯤ ꯑꯩꯈꯣꯏꯅ ꯍꯛꯆꯥꯡ ꯐꯕ ꯁꯥꯟꯅ ꯈꯣꯠꯅꯕ ꯍꯥꯏꯕꯁꯤꯁꯨ ꯑꯁꯨꯛꯀꯤ ꯃꯇꯤꯛ ꯗꯔꯀꯥꯔ ꯑꯣꯏ ꯁꯥꯟꯅꯕ ꯃꯇꯝꯗ ꯑꯩꯈꯣꯏꯒꯤ ꯍꯛꯆꯥꯡꯁꯦ ꯐꯖꯅ ꯃꯦꯟꯇꯦꯜ ꯇꯧꯔꯒ ꯊꯝꯕ ꯉꯝꯃꯤ ꯏꯒꯤ ꯈꯣꯡꯖꯦꯜ ꯐꯖꯅ ꯃꯊꯧ ꯄꯥꯡꯊꯣꯛꯍꯜꯂꯤ ꯑꯃꯗꯤ ꯑꯩꯈꯣꯏꯒꯤ ꯍꯛꯆꯥꯡꯒꯤ ꯄꯥꯡꯒꯜ ꯁ꯭ꯇꯦꯃꯤꯅꯥꯁꯤꯁꯨ ꯀꯟꯈꯠꯍꯜꯂꯤ ꯁꯝꯅ ꯍꯥꯏꯔꯕꯗ ꯑꯩꯈꯣꯏꯒꯤ ꯅꯣꯡꯉꯥꯟꯕꯗꯒꯤꯅ ꯅꯨꯃꯤꯠ ꯇꯥꯕꯕꯐꯥꯎꯗ ꯐꯝꯃꯒ ꯊꯕꯛ ꯇꯧꯕ ꯃꯤ ꯑꯃꯒ ꯁꯥꯟꯅꯕ ꯈꯣꯠꯅꯗꯅ ꯇꯧꯕ ꯃꯤ ꯑꯃꯒ ꯑꯩꯈꯣꯏꯒꯤ ꯍꯛꯆꯥꯡꯒꯤ ꯐꯤꯕꯝ ꯑꯁꯤꯁꯨ ꯑꯁꯨꯛꯀꯤ ꯃꯇꯤꯛ ꯈꯦꯅꯒꯅꯤ ꯍꯥꯏꯔꯤꯕ ꯐꯝꯃꯒ ꯂꯩꯕ ꯃꯤꯗꯨꯅ ꯃꯍꯥꯛ ꯑꯁꯤ ꯏꯒꯤ ꯈꯣꯡꯖꯦꯜꯁꯨ ꯃꯊꯧꯁꯤ ꯐꯖꯅ ꯄꯥꯡꯊꯣꯛꯄ ꯉꯝꯍꯟꯗꯕ ꯌꯥꯏ ꯑꯗꯨꯒ ꯁꯥꯟꯅꯗꯅ ꯑꯩꯈꯣꯏꯅ ꯁꯥꯟꯅꯕ ꯃꯇꯝꯗꯗꯤ ꯑꯩꯈꯣꯏꯒꯤ ꯏꯒꯤ ꯈꯣꯡꯖꯦꯜ ꯑꯁꯤ ꯃꯊꯧ ꯐꯖꯅ ꯄꯥꯡꯊꯣꯛꯏ ꯑꯃꯗꯤ ꯆꯥꯡꯅꯥꯏ ꯁꯝꯅ ꯍꯥꯏꯔꯕꯗ ꯑꯩꯈꯣꯏꯒꯤ ꯆꯥꯕ ꯃꯇꯝꯗꯁꯨ ꯁꯥꯟꯅꯕ ꯃꯤ ꯑꯃꯒ ꯁꯥꯟꯅꯗꯕ ꯃꯤ ꯑꯃꯒ ꯆꯥꯕ ꯃꯇꯝꯗꯁꯨ ꯑꯁꯨꯛꯀꯤ ꯃꯇꯤꯛ ꯈꯦꯅꯩ ꯑꯩꯈꯣꯏꯅ ꯆꯥꯕ ꯃꯇꯝꯗ ꯕꯦꯂꯦꯟꯁ ꯗꯥꯏꯠꯁꯦ ꯐꯖꯅ ꯀꯟꯇ꯭ꯔꯣꯜ ꯇꯧꯏ ꯁꯤꯅ ꯆꯥꯕ ꯌꯥꯏ ꯁꯤꯅ ꯆꯥꯕ ꯌꯥꯗꯦ ꯁꯤꯅ ꯊꯥꯎꯁꯤꯅ ꯆꯥꯕ ꯌꯥꯏ ꯁꯤꯅ ꯆꯥꯕ ꯌꯥꯗꯕꯅꯤ ꯍꯥꯏꯕ ꯑꯁꯨꯛꯀꯤ ꯃꯇꯤꯛ ꯈꯪꯏ ꯇꯧꯕꯇꯕꯨ ꯐꯤꯖꯤꯀꯦꯜꯒꯤ ꯁ꯭ꯇꯔꯛꯆꯔꯗ ꯌꯦꯡꯉꯛꯄ ꯃꯇꯝꯗꯁꯨ ꯈꯦꯅꯒꯅꯤ ꯁꯥꯟꯅꯕ ꯃꯤ ꯑꯃꯒꯤ ꯃꯥꯒꯤ ꯐꯤꯖꯤꯀꯦꯜ ꯑꯣꯏꯕ ꯐꯤꯠꯅꯦꯁꯁꯦ ꯑꯁꯨꯛꯀꯤ ꯃꯇꯤꯛ ꯐꯖꯩ ꯑꯗꯨꯒ ꯁꯥꯟꯅꯕꯁꯤꯅ ꯑꯩꯈꯣꯏꯒꯤ ꯋꯥꯈꯜ ꯍꯛꯆꯥꯡ ꯄꯨꯝꯅꯃꯛ ꯅꯨꯡꯉꯥꯏꯍꯜꯂꯤ ꯍꯥꯏꯕ ꯇꯥꯏ ꯁꯥꯟꯅꯗꯕ ꯃꯤ ꯑꯃꯒ ꯁꯥꯟꯅꯕ ꯃꯤ ꯑꯃꯒ ꯑꯩꯈꯣꯏꯅ ꯂꯩꯅꯥ ꯂꯥꯛꯄꯒꯤ ꯆꯥꯡ ꯑꯁꯤꯁꯨ ꯑꯁꯨꯛꯀꯤ ꯃꯇꯤꯛ ꯈꯦꯅꯩ ꯁꯥꯟꯅꯕ ꯃꯤꯗꯨꯅ ꯂꯩꯅꯥ ꯂꯥꯛꯄꯒꯤ ꯆꯥꯡꯁꯨ ꯍꯟꯊꯩ ꯃꯔꯝ ꯑꯗꯨꯅ ꯑꯩꯈꯣꯏꯅ ꯍꯛꯆꯥꯡ ꯐꯕ ꯃꯤꯁꯛ ꯑꯃ ꯑꯣꯏꯒꯦ ꯍꯥꯏꯕ ꯃꯇꯝꯗ ꯁꯥꯟꯅ ꯈꯣꯠꯅꯕ ꯍꯥꯏꯕꯁꯤꯁꯨ ꯑꯁꯨꯛꯀꯤ ꯃꯇꯤꯛ ꯗꯔꯀꯥꯔ ꯑꯣꯏ